ꯑꯩꯅ ꯆꯥꯛ ꯊꯣꯡꯕꯁꯤꯕꯨ ꯍꯩꯔꯛꯅꯕꯒꯤꯗꯃꯛꯇ ꯑꯩꯁꯦ ꯑꯩ ꯍꯥꯟꯅꯗꯤ ꯆꯥꯛ ꯀꯩꯀꯥꯁꯦ ꯀꯔꯤꯝ ꯊꯣꯡꯉꯝꯗꯦ ꯂꯥꯏꯔꯤꯛ ꯀꯩꯀꯥ ꯇꯝꯕꯅꯤꯅ ꯑꯗꯨ ꯀ꯭ꯂꯥꯁ ꯑꯩꯅ ꯀ꯭ꯂꯥꯁ ꯇꯦꯟ ꯂꯣꯏꯔꯕ ꯃꯇꯨꯡꯗ ꯑꯩꯈꯣꯏ ꯏꯃꯥꯅ ꯆꯥꯛ ꯊꯣꯡꯕ ꯍꯩꯅꯕꯒꯤꯗꯃꯛꯇ ꯇꯝꯕꯤꯈꯤ ꯑꯗꯨ ꯑꯍꯥꯟꯕꯗ ꯏꯃꯥꯅ ꯑꯩꯕꯨ ꯆꯥꯛ ꯊꯣꯡꯕ ꯇꯝꯕꯤꯕꯁꯦ ꯑꯍꯥꯟꯕꯗ ꯆꯥꯛ ꯊꯣꯡꯕꯒꯤ ꯍꯥꯟꯅ ꯇꯝꯕꯤꯔꯦ ꯆꯥꯛ ꯊꯣꯡꯕꯁꯦ ꯏꯁꯤꯡꯗꯣ ꯄꯥꯠꯇ꯭ꯔ ꯑꯩꯈꯣꯏꯒꯤ ꯆꯐꯨꯗ ꯏꯁꯤꯡꯗꯣ ꯈꯤꯇꯪ ꯍꯥꯞꯄꯅꯤ ꯇꯪꯈꯥꯏꯃꯨꯛ ꯄꯥꯠꯇ꯭ꯔꯗꯨꯒꯤ ꯇꯪꯈꯥꯏꯃꯨꯛ ꯏꯁꯤꯡ ꯍꯥꯞꯄꯣꯅ ꯏꯃꯥꯅ ꯍꯥꯞꯍꯜꯂꯦ ꯑꯗꯨꯒ ꯑꯃꯨꯛꯀ ꯏꯁꯤꯡꯗꯣ ꯈꯔ ꯃꯤꯅꯤꯠꯁ ꯈꯔ ꯁꯧꯍꯜꯂꯦ ꯁꯥꯍꯜꯂꯦ ꯏꯁꯤꯡꯗꯣ ꯁꯥꯍꯜꯂꯕ ꯃꯇꯨꯡꯗ ꯑꯃꯨꯛꯀ ꯆꯦꯡ ꯑꯩꯈꯣꯏꯅ ꯆꯥꯕ ꯀꯣꯟꯅꯅꯕꯒꯤ ꯆꯦꯡꯗꯣ ꯍꯥꯞꯍꯜꯂꯦ ꯏꯃꯥꯅ ꯆꯥꯝꯊꯣꯛꯍꯜꯂꯦ ꯑꯗꯨꯒ ꯍꯥꯞꯍꯜꯂꯦ ꯑꯗꯨꯗꯨꯒ ꯁꯨꯝ ꯐꯖꯅ ꯃꯈꯨꯝ ꯈꯨꯝꯖꯤꯟꯕꯤꯔꯒ ꯆꯥꯛꯇꯣ ꯃꯍꯤꯗꯣ ꯌꯥꯝꯍꯟꯗꯕꯤꯗ ꯈꯤꯇꯪ ꯃꯍꯤꯗꯣ ꯑꯩꯈꯣꯏꯅ ꯆꯥꯡ ꯑꯃꯗ ꯏꯃꯥꯅ ꯇꯥꯛꯄꯤꯔꯦ ꯁꯤꯒꯤ ꯆꯥꯡꯗ ꯍꯥꯞꯄꯒ ꯊꯣꯡꯉꯨ ꯍꯥꯏꯅ ꯏꯃꯥꯅ ꯃꯍꯤꯗꯨ ꯆꯥꯡꯗꯣ ꯍꯩꯍꯟꯕꯤꯔꯦ ꯑꯗꯨꯒ ꯊꯣꯡꯉꯒ ꯁꯧꯒꯠꯂꯛꯂꯕ ꯃꯇꯝꯗ ꯑꯩꯈꯣꯏꯅ ꯆꯥꯛꯇꯣ ꯄꯨꯔꯥ ꯄꯦꯠꯇꯕꯤꯗ ꯆꯦꯡ ꯈꯤꯇꯪ ꯆꯪꯂꯞ ꯇꯧꯔꯒ ꯑꯗꯨꯃꯥꯏꯅ ꯇꯧꯔꯒ ꯆꯥꯛꯇꯣ ꯑꯣꯠꯈꯥꯏꯍꯜꯂꯦ ꯁꯧꯒꯠꯍꯜꯂꯦ ꯑꯗꯨꯒ ꯃꯍꯤꯗꯣ ꯀꯪꯁꯤꯜꯍꯜꯂꯦ ꯑꯗꯨꯒ ꯁꯧꯒꯠꯍꯜꯂꯦ ꯑꯗꯨꯒ ꯃꯍꯤ ꯀꯪꯁꯤꯜꯍꯜꯂꯕ ꯃꯇꯨꯡꯗ ꯑꯣꯠꯈꯥꯏꯔꯦ ꯑꯗꯨꯒ ꯑꯗꯨꯃꯥꯏꯅ ꯇꯧꯔꯒ ꯆꯥꯛꯇꯨꯗꯤ ꯁꯨꯃꯥꯏꯅ ꯇꯧꯔꯒ ꯊꯣꯡꯗꯧꯅꯦꯅ ꯃꯩ ꯄꯤꯛꯅ ꯂꯩꯊꯍꯜꯂꯒ ꯒ꯭ꯌꯥꯁꯇ ꯊꯣꯡꯍꯟꯕꯅꯤꯅ ꯃꯩ ꯄꯤꯛꯅ ꯂꯩꯊꯔꯒ ꯆꯥꯛ ꯐꯥꯗ꯭ꯔꯤ ꯐꯥꯎꯕ ꯊꯝꯃꯣ ꯃꯇꯝ ꯈꯔ ꯃꯤꯅꯤꯠ ꯃꯉꯥ ꯇꯔꯥ ꯊꯝꯃꯣ ꯍꯥꯏꯅ ꯑꯗꯨꯃꯥꯏꯅ ꯇꯧꯔꯒ ꯆꯥꯛ ꯊꯣꯡꯕ ꯇꯥꯛꯄꯤꯔꯦ ꯑꯗꯨꯒ ꯑꯃꯨꯛꯀ ꯑꯦꯟꯁꯥꯡ ꯊꯣꯡꯕ ꯇꯥꯛꯄꯤꯔꯦ ꯑꯦꯟꯁꯥꯡ ꯊꯣꯡꯕꯁꯤꯅ ꯑꯍꯥꯟꯕ ꯊꯣꯡꯕ ꯏꯃꯥꯅ ꯇꯝꯕꯤꯕꯁꯦ ꯑꯩꯉꯣꯟꯗ ꯏꯔꯣꯟꯕ ꯍꯥꯟꯅ ꯇꯝꯕꯤꯌꯦ ꯑꯍꯥꯟꯕꯗ ꯏꯃꯥꯅ ꯑꯩꯉꯣꯟꯗ ꯏꯔꯣꯟꯕ ꯇꯝꯕꯤꯈꯤꯕ ꯃꯊꯦꯜꯁꯦ ꯁꯣꯏꯕꯨꯝꯒ ꯑꯥꯜꯂꯨꯒ ꯏꯔꯣꯟꯕ ꯇꯝꯕꯤꯈꯤꯌꯦ ꯑꯗꯨ ꯑꯍꯥꯟꯕꯗ ꯑꯥꯜꯂꯨ ꯈꯔ ꯂꯧꯔꯦ ꯑꯗꯨꯒ ꯃꯀꯨ ꯈꯣꯛꯇꯣꯛꯑꯦ ꯑꯗꯨꯒ ꯁꯣꯏꯕꯨꯝ ꯈꯔ ꯂꯧꯔꯦ ꯑꯗꯨ ꯁꯣꯏꯕꯨꯝꯗꯨ ꯐꯖꯅ ꯑꯍꯨꯝꯔꯛ ꯃꯔꯤꯔꯛ ꯆꯥꯝꯊꯣꯛꯄꯤꯔꯦ ꯑꯗꯨꯒ ꯄꯨꯟꯅ ꯍꯥꯞꯄꯒ ꯐꯨꯠꯂꯦ ꯑꯗꯨꯒ ꯅꯣꯏꯈꯥꯏꯍꯜꯂꯦ ꯃꯨꯜꯂꯕ ꯃꯇꯨꯡꯗ ꯈꯔ ꯃꯤꯅꯤꯠ ꯇꯔꯥꯃꯨꯛꯁꯦ ꯐꯨꯠꯂꯕ ꯃꯇꯨꯡꯗ ꯂꯧꯊꯥꯔꯦ ꯑꯗꯨꯗꯨꯒ ꯑꯩꯉꯣꯟꯗ ꯅꯣꯏꯈꯥꯏꯌꯨ ꯍꯥꯏꯅ ꯏꯃꯥꯅ ꯅꯣꯏꯈꯥꯏ ꯍꯜꯂꯦ ꯑꯗꯨꯒ ꯉꯥꯔꯤ ꯈꯔ ꯉꯧꯍꯜꯂꯦ ꯉꯥꯔꯤ ꯉꯧꯔꯦ ꯃꯣꯔꯣꯛ ꯉꯧꯔꯦ ꯑꯗꯨꯒ ꯑꯃꯨꯛꯀ ꯉꯥꯔꯤꯒ ꯃꯣꯔꯣꯛꯀꯗꯣ ꯅꯣꯏꯈꯥꯏꯍꯜꯂꯦ ꯑꯗꯨꯒ ꯑꯃꯨꯛꯀ ꯁꯣꯏꯕꯨꯝꯗ ꯁꯣꯏꯕꯨꯝꯒ ꯑꯥꯜꯂꯨꯒ ꯅꯩꯈꯥꯏꯍꯜꯂꯦ ꯑꯗꯨꯗꯨꯗ ꯑꯃꯨꯛꯀ ꯉꯥꯔꯤꯒ ꯃꯣꯔꯣꯛꯀꯗꯣ ꯍꯥꯞꯄꯒ ꯊꯨꯝ ꯈꯔ ꯍꯥꯞꯄꯒ ꯑꯗꯨꯃꯥꯏꯅ ꯇꯧꯔꯒ ꯅꯩꯈꯥꯏꯔꯣ ꯑꯗꯨꯒ ꯐꯗꯤꯒꯣꯝ ꯊꯥꯛꯆꯤꯜꯂꯣ ꯍꯥꯏꯅ ꯑꯗꯨꯃꯥꯏꯅ ꯇꯧꯔꯒ ꯏꯔꯣꯟꯕꯗꯣ ꯇꯝꯕꯤꯈꯤ ꯁꯨꯃꯥꯏꯅ ꯇꯧꯔꯒ ꯏꯃꯥꯅ ꯑꯍꯥꯟꯕ ꯑꯩꯉꯣꯟꯗ ꯆꯥꯛ ꯊꯣꯡꯕ ꯇꯝꯕꯤꯈꯤ ꯑꯗꯒꯤꯗꯤ ꯑꯩꯅ ꯑꯗꯨꯝ ꯃꯇꯝ ꯈꯔ ꯏꯃꯥꯒ ꯂꯣꯏꯅꯔꯒ ꯊꯣꯡꯕꯤꯔꯕ ꯃꯇꯨꯡꯗ ꯍꯧꯖꯤꯛꯇꯤ ꯏꯁꯥ ꯏꯊꯟꯇꯅ ꯆꯥꯛ ꯊꯣꯡꯕ ꯍꯩꯔꯦ ꯁꯨꯃꯥꯏꯅ ꯇꯧꯔꯒ ꯑꯩ ꯆꯥꯛ ꯊꯣꯡꯕ ꯇꯝꯕꯤꯈꯤ ꯑꯗꯨꯃꯥꯏꯅ ꯇꯧꯔꯒ ꯍꯩꯈꯤ ꯑꯩ ꯆꯥꯛ ꯊꯣꯡꯕꯗꯣ